ꯑꯩꯈꯣꯏꯒꯤ ꯇꯨꯡꯒꯤ ꯖꯦꯅꯦꯔꯦꯁꯟꯒꯤꯗꯃꯛꯇ ꯑꯩꯈꯣꯏꯒꯤ ꯂꯧꯎ ꯁꯤꯡꯎꯕꯒꯤ ꯏꯟꯗꯁꯇ꯭ꯔꯤꯁꯦ ꯆꯥꯎꯈꯠꯍꯟꯗꯕ ꯌꯥꯝꯅꯃꯛ ꯇꯉꯥꯏꯐꯗꯕ ꯍꯥꯏꯕꯗꯣ ꯑꯣꯏꯔꯦ ꯃꯔꯝꯗꯤ ꯑꯩꯈꯣꯏ ꯁꯦ ꯆꯤꯟꯖꯥꯛꯇ ꯕꯦꯁ ꯇꯧꯕ ꯑꯗꯨꯒꯨꯝꯕ ꯃꯤꯑꯣꯏꯕ ꯍꯥꯏꯕꯁꯦ ꯆꯤꯟꯖꯥꯛ ꯆꯥꯗ꯭ꯔꯗꯤ ꯍꯤꯡꯕ ꯍꯥꯏꯕꯗꯨ ꯉꯝꯗꯦ ꯑꯗꯨꯅ ꯑꯩꯈꯣꯏꯅ ꯂꯧꯎ ꯁꯤꯡꯎꯕꯒꯤ ꯏꯟꯗꯁꯇ꯭ꯔꯤꯁꯤꯗ ꯆꯥꯎꯈꯠꯍꯟꯕ ꯍꯥꯏꯕꯁꯤ ꯌꯥꯝꯅꯃꯛ ꯇꯉꯥꯏꯐꯗꯦ ꯑꯗꯨꯅ ꯑꯩꯈꯣꯏꯅ ꯇꯨꯡꯒꯤ ꯖꯦꯅꯦꯔꯦꯁꯟꯅ ꯑꯦꯒ꯭ꯔꯤꯀꯜꯆꯔꯁꯦ ꯀꯃꯥꯏ ꯃꯇꯧ ꯀꯔꯝꯅ ꯐꯒꯠꯍꯟꯒꯅꯤ ꯍꯥꯏꯕ ꯈꯔ ꯍꯥꯏꯖꯧ ꯍꯥꯏꯕ ꯇꯥꯔꯒꯗꯤ ꯑꯩꯒꯤ ꯑꯣꯏꯕ ꯁꯖꯦꯁꯟ ꯈꯔ ꯍꯥꯏꯖꯧ ꯍꯥꯏꯕ ꯇꯥꯔꯒꯗꯤ ꯑꯍꯥꯟꯕꯃꯛꯇꯗ ꯑꯩꯈꯣꯏꯅ ꯂꯧꯎ ꯁꯤꯡꯎꯕꯒꯤ ꯃꯑꯣꯡꯁꯦ ꯌꯥꯝꯅ ꯁ꯭ꯃꯥꯔꯠ ꯑꯣꯏꯅ ꯌꯥꯝꯅ ꯗꯕꯜ ꯀ꯭ꯔꯣꯞꯄꯤꯡ ꯅꯠꯇ꯭ꯔꯒꯅ ꯇ꯭ꯔꯤꯄꯜ ꯀ꯭ꯔꯣꯞꯄꯤꯡꯁꯦ ꯃꯇꯧ ꯀꯔꯝꯅ ꯑꯩꯈꯣꯏꯅ ꯇꯧꯒꯅꯤ ꯍꯥꯏꯕꯁꯤꯒꯤ ꯃꯔꯝꯗ ꯐꯖꯅ ꯈꯪꯅꯉꯥꯏꯗꯃꯛꯇ ꯑꯩꯈꯣꯏꯅ ꯍꯧꯔꯛꯏꯕ ꯇꯨꯡꯒꯤ ꯃꯍꯩꯔꯣꯏꯁꯤꯡꯗ ꯑꯦꯒ꯭ꯔꯤꯀꯜꯆꯔꯗ ꯕꯤ ꯑꯦ ꯁꯤ ꯅꯠꯇ꯭ꯔꯒꯅ ꯃꯥꯁꯇꯔ ꯐꯥꯎ ꯂꯦꯕꯦꯜꯗ ꯇꯝꯃꯒ ꯂꯧꯎ ꯁꯤꯡꯎꯕꯁꯦ ꯀꯃꯥꯏꯅ ꯁ꯭ꯃꯥꯔꯠꯂꯤ ꯎꯔꯒꯗꯤ ꯄꯣꯊꯣꯛꯁꯦ ꯍꯦꯟꯅ ꯄꯨꯊꯣꯛꯀꯅꯤ ꯍꯥꯏꯕꯁꯤ ꯋꯥꯈꯜꯂꯣꯟꯗꯣ ꯈꯪꯅꯉꯥꯏꯗꯃꯛꯇ ꯑꯩꯈꯣꯏꯅ ꯇꯝꯍꯟꯕꯤꯕ ꯑꯃ ꯗꯔꯀꯥꯔ ꯂꯩ

ꯐꯥꯔꯃꯔꯁꯤꯡꯁꯤꯗ ꯄꯤꯔꯒ ꯂꯧꯎ ꯁꯤꯡꯎꯕꯁꯦ ꯇꯧꯍꯟꯕ ꯑꯁꯦ ꯌꯥꯝꯅꯃꯛ ꯃꯔꯨꯑꯣꯏ ꯑꯣꯏꯔꯦ ꯑꯗꯨꯒ ꯑꯇꯣꯞꯄ ꯑꯃꯔꯣꯝꯗꯅ ꯑꯩꯈꯣꯏꯅ ꯆꯥꯎꯈꯠꯂꯛꯄꯒꯤ ꯃꯇꯨꯡꯏꯟꯅ ꯂꯝꯒꯤ ꯄ꯭ꯔꯣꯕ꯭ꯂꯦꯝꯁꯤꯁꯨ ꯌꯥꯝꯅ ꯂꯩꯔꯦ ꯑꯗꯨꯅ ꯂꯝꯒꯤ ꯔꯤꯐꯣꯝ ꯈꯔ ꯇꯧꯊꯣꯛꯄ ꯑꯃ ꯗꯔꯀꯥꯔ ꯂꯩꯔꯤ ꯑꯩꯈꯣꯏꯒꯤ ꯑꯌꯥꯝꯕꯅ ꯂꯧꯎ ꯁꯤꯡꯎꯕꯒꯤ ꯂꯝꯁꯦ ꯍꯧꯖꯤꯛꯀꯤ ꯑꯣꯏꯅꯗꯤ ꯌꯨꯝ ꯀꯩ ꯁꯥꯖꯟꯕꯒꯤ ꯄ꯭ꯔꯣꯕ꯭ꯂꯦꯝꯁꯤꯁꯨ ꯊꯣꯛꯏ ꯑꯗꯨꯕꯨ ꯑꯩꯈꯣꯏꯒꯤ ꯐ꯭ꯌꯨꯆꯔ ꯖꯦꯅꯦꯔꯦꯁꯟꯗ ꯊꯦꯡꯅꯖꯔꯤꯁꯦ ꯂꯝ ꯂꯩꯇꯕꯒꯤ ꯄ꯭ꯔꯣꯕ꯭ꯂꯦꯝ